ꯑꯩꯈꯣꯏꯒꯤ ꯃꯅꯤꯄꯨꯔꯗ ꯇꯣꯉꯥꯟ ꯇꯣꯉꯥꯟꯕ ꯖꯥꯇꯤ ꯀꯥꯡꯂꯨꯞ ꯂꯩꯕꯅꯤꯅ ꯃꯣꯏ ꯃꯣꯏꯒꯤ ꯂꯣꯜꯁꯨ ꯂꯣꯏꯅ ꯂꯩꯖꯩ ꯑꯗꯨꯕꯨ ꯄꯨꯟꯅ ꯄꯥꯎ ꯐꯥꯎꯅꯕ ꯌꯥꯅꯕꯒꯤꯗꯃꯛꯇ ꯑꯩꯈꯣꯏꯅ ꯃꯅꯤꯄꯨꯔꯒꯤ ꯂꯣꯜ ꯑꯁꯤ ꯌꯥꯝꯅ ꯇꯉꯥꯏꯐꯗꯦ ꯌꯥꯝ ꯃꯔꯨꯑꯣꯏ ꯑꯗꯨꯅ ꯃꯅꯤꯄꯨꯔꯒꯤ ꯂꯣꯜꯁꯤ ꯌꯥꯝꯅ ꯁꯤꯖꯤꯟꯅꯩ ꯑꯃꯒ ꯑꯃꯒ ꯄꯥꯎ ꯐꯥꯎꯅꯗꯕꯒꯤꯗꯃꯛꯇ ꯃꯅꯤꯄꯨꯔ ꯃꯅꯨꯡꯗꯗꯤ ꯃꯅꯤꯄꯨꯔ ꯂꯣꯜ ꯉꯥꯛꯇ ꯂꯣꯟꯅꯩ ꯑꯗꯨꯅ ꯑꯇꯣꯞꯄ ꯔꯤꯂꯤꯖꯟ ꯑꯇꯣꯞꯄ ꯔꯤꯂꯤꯖꯟꯒ ꯄꯥꯎ ꯐꯥꯎꯅꯕ ꯃꯇꯝꯗ ꯌꯥꯝꯅ ꯅꯨꯡꯉꯥꯏ ꯃꯅꯤꯄꯨꯔ ꯑꯁꯤ ꯃꯁꯥꯒꯤ ꯀꯜꯆꯔ ꯃꯁꯥꯒꯤ ꯑꯥꯏꯗꯦꯟꯇꯤꯇꯤ ꯂꯩꯖꯕ ꯂꯝ ꯑꯃꯈꯛꯅꯤ ꯑꯗꯨꯅ ꯑꯩꯈꯣꯏꯅ ꯃꯄꯥꯟꯗ ꯆꯠꯂꯨꯕ ꯃꯇꯝꯗ ꯑꯩꯈꯣꯏꯒꯤ ꯂꯣꯜꯁꯦ ꯈꯪꯕꯤꯗ꯭ꯔꯒꯁꯨ ꯑꯩꯈꯣꯏꯒꯤ ꯀꯜꯆꯔꯗ ꯑꯩꯈꯣꯏꯒꯤ ꯐꯤꯖꯦꯠ ꯆꯥꯛꯆꯥꯗ ꯃꯅꯤꯄꯨꯔꯅꯦ ꯍꯥꯏꯕꯁꯤ ꯈꯪꯕꯤ ꯑꯗꯨꯅ ꯂꯝ ꯑꯇꯣꯞꯄꯗ ꯑꯇꯣꯞꯄ ꯀꯟꯇ꯭ꯔꯤꯗ ꯑꯇꯣꯞꯄ ꯏꯁꯇꯦꯠ ꯆꯠꯂꯨꯕ ꯃꯇꯝꯗ ꯃꯅꯤꯄꯨꯔꯤ ꯑꯃꯒ ꯃꯅꯤꯄꯨꯔꯤ ꯑꯃꯒ ꯊꯦꯡꯅꯕ ꯃꯇꯝꯗ ꯑꯩꯈꯣꯏꯒꯤ ꯂꯣꯟꯗ ꯄꯥꯎ ꯐꯥꯎꯅꯕꯁꯤ ꯑꯗꯨꯛꯀꯤ ꯃꯇꯤꯛ ꯅꯨꯡꯉꯥꯏꯖꯩ ꯑꯇꯣꯞꯄ ꯂꯝꯗ ꯑꯇꯣꯞꯄ ꯂꯣꯜ ꯂꯣꯟꯖꯕ ꯇꯥꯔꯕꯁꯨ ꯑꯩꯈꯣꯏꯒꯤ ꯂꯝꯗꯗꯤ ꯃꯅꯤꯄꯨꯔ ꯍꯥꯏꯔꯤꯕ ꯂꯝꯁꯤꯗꯗꯤ ꯑꯩꯈꯣꯏꯒꯤ ꯂꯦꯡꯒ꯭ꯋꯦꯁ ꯑꯁꯤꯅ ꯌꯥꯝꯅ ꯕꯦꯁ ꯇꯥꯏ ꯍꯥꯏꯅ ꯈꯟꯖꯩ ꯃꯔꯝꯗꯤ ꯀꯩꯒꯤꯅꯣꯗ ꯑꯩꯈꯣꯏꯒꯤ ꯂꯣꯜ ꯂꯩꯖꯔꯕꯅꯤꯅ ꯑꯩꯈꯣꯏꯒꯤ ꯀꯜꯆꯔ ꯂꯩꯖꯩ ꯑꯩꯈꯣꯏꯒꯤ ꯑꯥꯏꯗꯦꯟꯇꯤꯇꯤ ꯂꯩꯖꯩ ꯃꯤ ꯑꯇꯣꯞꯄꯒ ꯑꯃꯇ ꯃꯥꯟꯅꯗꯦ ꯑꯗꯨꯅ ꯑꯩꯈꯣꯏꯒꯤ ꯀꯜꯆꯔꯁꯤ ꯑꯇꯣꯞꯄ ꯂꯝꯅ ꯑꯇꯣꯞꯄ ꯏꯁꯇꯦꯠꯅ ꯑꯇꯣꯞꯄ ꯀꯟꯇ꯭ꯔꯤꯅ ꯃꯇꯧ ꯌꯥꯝꯅ ꯇꯝꯅꯩ ꯑꯗꯨꯒ ꯌꯦꯡꯕꯁꯨ ꯂꯥꯛꯅꯩ ꯀꯣꯏꯕꯁꯨ ꯂꯥꯛꯅꯩ ꯐꯣꯔꯦꯟ ꯌꯥꯝ ꯑꯃꯁꯨ ꯂꯥꯛꯏ ꯃꯅꯤꯄꯨꯔꯗ ꯑꯩꯈꯣꯏꯒꯤ ꯂꯣꯜ ꯇꯝꯃꯒ ꯆꯠꯈꯤꯕꯁꯨ ꯃꯌꯥꯝ ꯑꯃ ꯌꯥꯎꯋꯤ ꯑꯗꯨꯅ ꯃꯅꯤꯄꯨꯔꯒꯤ ꯂꯣꯜ ꯑꯁꯤ ꯌꯥꯝꯅ ꯐꯩ ꯍꯥꯏꯅ ꯈꯜꯂꯤ ꯃꯔꯝꯗꯤ ꯃꯁꯥꯒꯤ ꯀꯜꯆꯔ ꯑꯥꯏꯗꯦꯟꯇꯤꯇꯤ ꯂꯩꯖꯕꯅꯤꯅ ꯌꯥꯝꯅ ꯐꯩ ꯃꯁꯤ ꯌꯥꯝꯅ ꯐꯕ ꯂꯣꯜꯅꯤ ꯍꯥꯏꯅ ꯑꯩꯅ ꯈꯟꯖꯩ